ꯊꯥꯔꯇꯤ ꯖꯅꯋꯥꯔꯤ ꯇꯨ ꯊꯥꯎꯖꯟ ꯇꯦꯟ ꯇ꯭ꯋꯦꯟꯇꯤ ꯐꯥꯏꯚ ꯐꯦꯕꯋꯥꯔꯤ ꯇꯨ ꯊꯥꯎꯖꯟ ꯇ꯭ꯋꯦꯟꯇꯤ ꯋꯥꯟ ꯇꯦꯟ ꯃꯥꯔꯁ ꯇꯨ ꯊꯥꯎꯖꯟ ꯇ꯭ꯋꯦꯟꯇꯤ ꯇꯨ ꯐꯤꯞꯇꯤꯟ ꯃꯦ ꯇꯨ ꯊꯥꯎꯖꯟ ꯇ꯭ꯋꯦꯟꯇꯤ ꯊ꯭ꯔꯤ ꯁꯦꯀꯦꯟ ꯑꯣꯛꯇꯣꯕꯔ ꯇꯨ ꯊꯥꯎꯖꯟ ꯇ꯭ꯋꯦꯟꯇꯤ ꯊ꯭ꯔꯤ